ꯍꯣꯏ ꯑꯩ ꯃꯄꯥꯟ ꯂꯝꯗ ꯆꯠꯄ ꯌꯥꯎꯈ꯭ꯔꯦ ꯍꯟꯗꯛ ꯏꯀꯨꯏ ꯀꯨꯏꯗꯅ ꯑꯩ ꯗꯦꯜꯍꯤꯗ ꯆꯠꯆꯔꯨꯏ ꯗꯦꯜꯍꯤꯁꯦ ꯍꯣꯏ ꯑꯩꯈꯣꯏꯒꯤ ꯃꯅꯤꯄꯨꯔꯒ ꯗꯦꯜꯍꯤꯒ ꯍꯥꯏꯔꯒꯗꯤ ꯈꯔꯗꯤ ꯑꯗꯨꯝ ꯈꯦꯟꯅꯩ ꯑꯗꯨꯕꯨ ꯃꯐꯝ ꯂꯩꯕ ꯑꯗꯨꯝ ꯅꯨꯡꯉꯥꯏ ꯑꯗꯨꯒ ꯃꯈꯣꯏꯒꯤ ꯐꯖꯕ ꯃꯐꯝ ꯁꯤꯅꯔꯤ ꯑꯗꯨꯒ ꯇꯦꯝꯄꯜ ꯒꯥꯔꯗꯦꯟ ꯑꯗꯨꯒꯨꯝꯕ ꯐꯖꯕ ꯀꯌꯥꯃꯨꯛ ꯂꯩ ꯑꯃꯁꯨꯡ ꯑꯩꯅ ꯈ꯭ꯋꯥꯏꯗꯒꯤ ꯄꯥꯝꯕ ꯅꯨꯡꯉꯥꯏꯕ ꯃꯐꯝ ꯍꯥꯏꯔꯒꯗꯤ ꯃꯈꯣꯏꯒꯤ ꯁꯔꯣꯖꯤꯅꯤ ꯃꯥꯔꯀꯦꯠꯁꯦ ꯌꯥꯝꯅ ꯅꯨꯡꯉꯥꯏ ꯍꯥꯏꯗꯤ ꯄꯣꯠꯀꯤ ꯄ꯭ꯔꯥꯏꯖꯁꯤꯡꯁꯦ ꯌꯥꯝꯅ ꯑꯩꯈꯣꯏꯅ ꯍꯦꯛ ꯂꯩꯕ ꯉꯝꯕ ꯑꯗꯨꯒ ꯀꯝꯐꯣꯔꯇꯦꯕꯜ ꯄ꯭ꯔꯥꯏꯖ ꯑꯗꯨꯒꯨꯝꯕ ꯀꯌꯥꯃꯨꯛ ꯑꯣꯏ ꯑꯗꯨꯅ ꯑꯩꯈꯣꯏꯅ ꯑꯄꯥꯝ ꯑꯄꯥꯝꯕ ꯄꯣꯠ ꯈꯨꯗꯤꯡꯃꯛꯁꯨ ꯐꯪꯏ ꯂꯩꯐꯝꯁꯨ ꯅꯨꯡꯉꯥꯏ ꯆꯥꯕ ꯊꯛꯄꯁꯨ ꯑꯗꯨꯝ ꯅꯨꯡꯉꯥꯏ ꯑꯗꯨꯅ ꯏꯃꯥꯅꯕꯤ ꯃꯌꯥꯝ ꯄꯨꯂꯞ ꯄꯨꯜꯂꯒ ꯑꯩꯈꯣꯏꯅ ꯀꯣꯏꯕ ꯆꯠꯄ ꯂꯥꯡꯕ ꯑꯗꯨꯝ ꯄꯥꯔꯇꯤ ꯂꯥꯏꯛ ꯕꯥꯔꯗꯦ ꯄꯥꯔꯇꯤꯒꯨꯝꯕ ꯑꯁꯤꯒꯨꯝꯕꯁꯤꯁꯨ ꯑꯗꯨꯝ ꯇꯧꯕ ꯅꯨꯡꯉꯥꯏ ꯑꯗꯨꯅ ꯊꯕꯛꯀꯤ ꯐꯦꯁꯦꯂꯤꯇꯤ ꯔꯤꯄ꯭ꯂꯦꯁꯃꯦꯟꯒꯤ ꯊꯕꯛꯀꯤ ꯑꯗꯨꯒꯨꯝꯕ ꯀꯌꯥꯃꯨꯛꯁꯨ ꯐꯪꯏ ꯑꯗꯨꯇ ꯅꯠꯇꯅ ꯑꯩꯈꯣꯏꯅ ꯇꯣꯉꯥꯟ ꯇꯣꯉꯥꯟꯕ ꯑꯣꯐꯤꯁ ꯀꯝꯄꯦꯅꯤ ꯀꯌꯥꯃꯨꯛ ꯂꯩ ꯑꯗꯨꯗ ꯑꯩꯈꯣꯏꯅ ꯊꯕꯛꯁꯤꯡ ꯖꯣꯏꯟ ꯇꯧꯕꯗ ꯑꯗꯨꯝ ꯐꯪꯏ